ꯍꯜꯂꯣ ꯍꯜꯂꯣ ꯀꯔꯤ ꯂꯧꯕꯤꯒꯗꯕ ꯃꯥꯟꯅꯦ ꯑꯧ ꯌꯥꯅꯤ ꯑꯗꯨꯝ ꯂꯧꯕ ꯑꯗ ꯁꯅꯥꯗꯨꯅ ꯁꯟ ꯀꯌꯥꯔꯣꯝꯒꯤ ꯑꯣꯏꯗꯣꯏꯅꯣ ꯗꯤꯖꯥꯏꯟꯅ ꯀꯔꯤꯅꯣ ꯑꯗꯒꯤ ꯂꯤꯛꯁꯤꯁꯨ ꯂꯩꯅꯤꯌꯦ ꯑꯗꯨꯝ ꯍꯧꯖꯤꯛꯁꯦ ꯁꯟꯗꯅꯦ ꯂꯨꯄꯥ ꯂꯤꯁꯤꯡ ꯀꯨꯟ ꯃꯉꯥ ꯀꯨꯟꯅꯤꯊꯣꯏ ꯑꯗꯨꯃꯥꯏꯅ ꯊꯥꯏꯌꯦ ꯗꯤꯖꯥꯏꯟꯗꯨꯗꯨ ꯅꯣꯏꯅ ꯌꯦꯡꯉꯒ ꯑꯄꯥꯝꯕꯗꯣ ꯈꯟꯕ ꯇꯥꯔꯦ ꯍꯧꯖꯤꯛꯀꯤ ꯗꯤꯖꯥꯏꯟꯁꯦ ꯃꯃꯤꯡ ꯑꯗꯨ ꯑꯗꯨ ꯄꯨꯡꯊꯣꯟ ꯊꯣꯟꯂꯤ ꯈꯪꯗꯦꯗ ꯏꯕꯦꯝꯃ ꯂꯤꯛꯇꯨꯗꯨ ꯅꯦꯀ꯭ꯂꯦꯁ ꯑꯣꯏꯔꯒꯗꯤ ꯑꯌꯥꯝ ꯑꯌꯥꯝꯕ ꯂꯩꯒꯦ ꯑꯗꯨꯒ ꯊꯧꯅꯃꯗ ꯑꯣꯏꯔꯒꯗꯤ ꯁꯟ ꯃꯉꯥ ꯇꯔꯦꯠ ꯍꯥ ꯑꯣ ꯌꯥꯅꯤꯌꯦ ꯑꯗꯨꯝ ꯂꯧꯕꯤꯎ ꯔꯤꯁꯤꯞ ꯄꯤꯒꯅꯤ ꯑꯗꯒꯤ ꯑꯩꯈꯣꯏꯒꯤ ꯑꯣꯔꯤ ꯉꯥꯛꯇꯅꯤꯀꯣ ꯅꯣꯏꯅ ꯅꯪꯅ ꯑꯩꯈꯣꯏꯗ ꯅꯣꯏꯅ ꯅꯨꯡꯉꯥꯏꯇ꯭ꯔꯦ ꯑꯩꯈꯣꯏꯗ ꯀꯥꯏꯒꯦ ꯍꯥꯏꯔꯁꯨ ꯑꯗꯨꯝ ꯄꯤꯒꯅꯤ ꯃꯤꯉꯣꯟꯗ ꯀꯥꯏꯕꯁꯦ ꯀꯩꯏꯝꯇ ꯍꯟꯅꯗꯅꯕ ꯆꯦ ꯆꯥꯡ ꯂꯣꯏ ꯄꯤꯒꯅꯦꯕ ꯑꯣ ꯑꯁꯦꯡꯕ ꯉꯥꯛꯇꯅꯤ ꯑꯩꯒꯤꯗꯤ

ꯑꯥ ꯂꯩꯗꯗꯤ ꯀꯔꯤ ꯍꯜꯂꯣ ꯀꯥꯡꯄꯣꯛꯄꯤ ꯋꯥꯔꯗ ꯅꯝꯕꯔ ꯐꯥꯏꯚꯅꯦ ꯎꯝ ꯂꯩꯒꯤ ꯗꯤꯖꯥꯏꯟꯗꯁꯨ ꯌꯥꯝ ꯂꯩꯌꯦꯕ ꯑꯥ ꯄꯣꯠꯂꯣꯏ ꯑꯗꯒꯤ ꯂꯥꯐꯨ ꯊꯔꯣ ꯈꯣꯏ ꯃꯍꯨꯝ ꯎꯝ ꯁꯟ ꯃꯉꯥ ꯇꯔꯥ ꯑꯗꯨꯗꯤ ꯂꯩꯈ꯭ꯔꯦ ꯀꯩꯅꯣꯒꯤ ꯑꯥ ꯑꯄꯥꯛꯄꯗꯗꯤ ꯁꯟ ꯇ꯭ꯔꯥꯏꯝꯄꯥꯟ ꯐꯥꯎꯒꯤ ꯂꯤꯛ ꯌꯥꯎꯔꯤꯀꯣ ꯎꯝ ꯈꯨꯗꯣꯞꯇꯤ ꯂꯧꯔꯣꯏꯗ꯭ꯔꯣ ꯈꯨꯗꯣꯞꯇꯗꯤ ꯂꯨꯍꯣꯡꯕꯩꯗꯤ ꯑꯩꯈꯣꯏ ꯈꯣꯏ ꯃꯍꯨꯝ ꯑꯁꯤ ꯍꯥꯞꯇ ꯌꯥꯗꯕꯅꯦꯕꯀꯣ ꯑꯁꯤꯗꯤ ꯁꯅꯥꯁꯦ ꯐꯠꯇꯕꯅ ꯁꯥꯕ ꯁꯨꯛꯌꯥ ꯌꯥꯗꯦꯕ ꯈꯣꯏ ꯃꯍꯨꯝꯁꯦ ꯐꯥꯔꯁꯇ ꯑꯗꯨ ꯁꯟ ꯑꯅꯤ ꯁꯟ ꯑꯅꯤꯗꯒꯤ ꯇꯥꯕꯗꯤ ꯅꯨꯡꯉꯥꯏꯔꯣꯏꯌꯦ

ꯑꯥ ꯑꯗꯨ ꯅꯠꯇ꯭ꯔꯕ ꯑꯇꯣꯞꯄ ꯑꯇꯣꯞꯄꯁꯨ ꯈꯣꯏ ꯑꯗꯒꯤ ꯅꯨꯡ ꯊꯤꯜꯂꯒ ꯑꯄꯥꯛ ꯑꯄꯥꯛꯄꯁꯨ ꯂꯩꯔꯦꯅꯦ ꯈꯪꯗꯦꯅꯦ ꯈꯨꯗꯣꯞꯇ ꯑꯄꯥꯝꯕꯗꯣ ꯈꯟꯕꯗꯣ ꯌꯥꯅꯤꯌꯦ ꯂꯧꯅꯤꯡꯕꯗꯣ ꯈꯨꯖꯤꯁꯨ ꯂꯩ ꯈꯨꯗꯣꯞ ꯂꯩꯔꯦ ꯂꯤꯛ ꯂꯩꯔꯦ ꯀꯣ ꯂꯩ ꯂꯩꯔꯦ ꯂꯩꯗꯁꯨ ꯑꯌꯨꯛ ꯅꯨꯡꯗꯥꯡ ꯌꯥꯟꯕ ꯌꯥꯕ ꯃꯆꯥ ꯍꯥꯏꯕ ꯑꯃ ꯂꯩꯔꯦ ꯑꯗꯒꯤ ꯂꯨꯍꯣꯡꯕꯗ ꯌꯥꯟꯕ ꯑꯆꯧꯕ ꯍꯥꯏꯕ ꯑꯃ ꯂꯩꯔꯦꯀꯣ ꯑꯗꯨꯗꯤ ꯃꯈꯟ ꯃꯈꯟ ꯑꯗꯨꯝ ꯑꯄꯥꯝꯕꯗꯨꯗꯤ ꯑꯗꯨꯝ ꯈꯟꯕꯤꯔꯣ ꯎꯝ ꯈꯨꯖꯤꯗꯁꯨ ꯑꯌꯨꯛ ꯅꯨꯡꯗꯥꯡ ꯁꯤꯅꯕ ꯀꯣꯇꯦꯛ ꯑꯗꯨꯅꯦ ꯈꯨꯖꯤꯗꯨꯁꯨ ꯑꯌꯨꯛ ꯅꯨꯗꯥꯡ ꯁꯤꯅꯕ ꯍꯥꯏꯕ ꯑꯃ ꯑꯗꯒꯤ ꯅꯨꯡ ꯊꯤꯟꯕꯤ ꯍꯥꯏꯕ ꯑꯃ ꯂꯩꯀꯣ ꯑꯗꯨꯁꯨ ꯃꯨꯍꯣꯔꯃꯨꯛꯀꯤ ꯑꯗꯨꯝ ꯑꯣꯏꯅꯤ ꯎꯝ ꯌꯥꯝ ꯄꯥꯅꯅꯦ ꯅꯨꯡ ꯍꯥꯞꯄꯒꯅꯦ ꯅꯨꯡ ꯍꯥꯞꯄ ꯄꯥꯅ ꯄꯥꯅ ꯁꯥꯕꯤ ꯌꯦꯡꯕꯗ ꯌꯥꯝ ꯐꯖꯕ ꯑꯗꯨꯃꯥꯏꯅ ꯇꯧꯕꯁꯨ ꯑꯗꯨꯝ ꯂꯩꯔꯦ ꯑꯗꯣ ꯑꯩꯈꯣꯏꯒꯤ ꯐꯥꯔꯁꯇ ꯂꯧꯒꯦ ꯍꯥꯏꯔꯒꯗꯤ ꯐꯥꯔꯁꯀꯤ ꯃꯃꯟꯗꯣ ꯂꯥꯛꯀꯗꯣꯏꯕ ꯑꯗꯒꯤ ꯁꯦꯀꯦꯟꯗ ꯂꯧꯒꯦ ꯍꯥꯏꯔꯒꯗꯤ ꯁꯦꯀꯦꯟꯒꯤ ꯃꯃꯟꯗꯨꯗ ꯂꯥꯛꯀꯗꯣꯏꯕ ꯐꯥꯔꯁꯇꯗꯤꯅꯦ ꯂꯨꯄꯥ ꯂꯤꯁꯤꯡ ꯀꯨꯟ ꯃꯉꯥ ꯀꯨꯟ ꯇꯔꯨꯛ ꯂꯩꯔꯦꯕꯀꯣ ꯑꯧ ꯁꯦꯀꯦꯟꯗꯗꯤ ꯀꯨꯟ ꯀꯨꯟꯅꯤꯊꯣꯏ ꯑꯗꯨꯃꯥꯏꯅ ꯂꯩꯌꯦ

ꯑꯧ ꯑꯩꯈꯣꯏꯅ ꯁꯥꯕꯒꯤꯗꯤ ꯅꯣꯏꯅ ꯂꯥꯞꯅ ꯂꯥꯛꯄꯅꯤꯅ ꯌꯦꯡꯇꯥꯔꯦꯗꯅ ꯈꯔ ꯅꯪꯅ ꯑꯁꯥꯃꯟꯗꯣ ꯎꯝ ꯑꯁꯥꯃꯟ ꯂꯤꯁꯤꯡ ꯑꯍꯨꯝ ꯌꯥꯝꯃꯦ ꯍꯣꯡꯉꯤ ꯀꯥꯟꯗ ꯁꯨꯃꯥꯏꯅ ꯄꯤꯔꯝ ꯄꯣꯠꯇꯦꯗ ꯍꯧꯖꯤꯛꯇꯤ ꯃꯃꯟ

ꯎꯝ ꯁꯤ ꯐꯥꯎꯗ ꯑꯩꯅꯅꯦ ꯃꯃꯟꯁꯦ ꯃꯌꯥꯝꯁꯨ ꯀꯥꯟꯅꯕ ꯍꯥꯏꯗꯅꯅꯦ ꯑꯩꯈꯣꯏꯁꯦ ꯃꯃꯟꯁꯦ ꯃꯌꯥꯝꯗꯒꯤ ꯍꯣꯡꯅ ꯊꯥꯔꯤꯅꯦꯕ ꯑꯁꯥꯃꯟꯗ ꯑꯗꯨꯗꯤ ꯗꯨꯀꯥꯟꯗꯅꯦ ꯁꯣꯏꯗꯅ ꯂꯥꯛꯄꯤꯔꯣ ꯂꯥꯛꯀꯗꯧꯕ ꯅꯨꯃꯤꯠꯇꯣ ꯑꯩꯒꯤ ꯐꯣꯟ ꯅꯝꯕꯔꯁꯤꯗ ꯂꯥꯛꯀꯗꯣꯔꯦ ꯍꯥꯏꯕꯗꯨꯁꯨ ꯈꯟꯍꯟꯕꯤꯔꯛꯑꯣꯀꯣ ꯑꯩꯁꯨ ꯂꯩꯖꯔꯝꯃꯒꯦ ꯑꯩꯈꯣꯏꯗꯤ ꯄꯨꯡ ꯀꯩꯅꯣꯗꯒꯤ ꯄꯨꯡ ꯃꯇꯦꯠꯇꯒꯤ ꯑꯗꯨꯝ ꯍꯧꯔꯦ ꯍꯥꯡꯕ

ꯑꯣ ꯊꯝꯃꯒꯦꯀꯣ